ꯈꯝꯕ ꯊꯣꯏꯕꯤ ꯖꯒꯣꯏ ꯑꯗꯨ ꯀꯩꯅꯣ ꯀꯣꯅꯨꯡ ꯃꯥꯏꯕꯤ ꯖꯒꯣꯏ ꯔꯥꯖ ꯂꯤꯂꯥ ꯑꯗꯨꯒ ꯑꯗꯨ ꯀꯩꯅꯣ ꯀꯔꯤ ꯀꯔꯤ ꯃꯥꯏꯕꯤ ꯖꯒꯣꯏ

ꯑꯃꯅꯦ ꯑꯗꯨꯒ ꯀꯩꯅꯣ ꯈ꯭ꯋꯥꯡꯌꯦꯠꯅꯦ ꯐꯤꯅꯦ ꯀꯩꯅꯣ ꯐꯨꯔꯤꯠꯅꯦ ꯑꯗꯨꯒ ꯑꯩꯈꯣꯏꯒꯤ ꯊꯣꯏꯕꯤꯅ ꯁꯦꯠꯄꯅ ꯑꯩꯈꯣꯏꯒꯤ ꯊꯝꯕꯥꯜ ꯂꯩꯈꯣꯛ ꯑꯗꯨꯒ ꯈ꯭ꯋꯥꯡꯆꯦꯠ ꯑꯗꯨꯒ ꯀꯖꯦꯡ ꯂꯩ ꯑꯗꯨꯒ ꯐꯨꯔꯤꯠꯅ ꯀꯩꯅꯣ ꯂꯦꯁꯣꯟ ꯐꯨꯔꯤꯠ ꯂꯤꯠꯇꯨꯅ ꯑꯩꯈꯣꯏ ꯈꯝꯕ ꯊꯣꯏꯕꯤ ꯖꯒꯣꯏ ꯁꯥꯏ ꯑꯗꯨꯒ ꯀꯩꯅꯣ ꯖꯒꯣꯏꯅ ꯃꯩꯇꯩ ꯖꯒꯣꯏ ꯑꯗꯨꯒ ꯑꯃ ꯀꯔꯤꯑꯕ ꯈꯝꯕ ꯊꯣꯏꯕꯤ ꯖꯒꯣꯏ ꯑꯗꯨꯃꯥꯏꯅ ꯁꯥꯏ ꯑꯗꯨꯗꯨꯒ ꯇꯥꯡꯈꯨꯜ ꯖꯒꯣꯏ ꯑꯗꯨꯗꯨꯒ ꯀꯔꯤ ꯀꯔꯤ ꯀꯩꯅꯣ ꯖꯒꯣꯏꯒꯤ ꯃꯌꯥꯝ ꯁꯥꯏ ꯅꯥꯠꯀꯤ ꯑꯣꯏꯕ ꯆꯠꯅꯕꯤ ꯑꯩꯈꯣꯏꯒꯤ ꯍꯥꯎꯒꯤꯅ ꯍꯥꯎ ꯐꯅꯦꯛ ꯁꯦꯠꯇꯨꯅ ꯑꯃꯗꯤ ꯍꯥꯎ ꯀꯩꯅꯣ ꯏꯟꯗꯨꯅ ꯖꯒꯣꯏ ꯁꯥꯏ